ꯍꯧꯖꯤꯛ ꯑꯩꯈꯣꯏꯅ ꯍꯥꯏꯅꯔꯤꯕ ꯃꯅꯤꯄꯨꯔꯤ ꯂꯣꯟ ꯂꯣꯟꯅꯔꯤꯕ ꯑꯩꯈꯣꯏꯒꯤ ꯃꯅꯤꯄꯨꯔꯤ ꯂꯣꯟ ꯑꯁꯤ ꯍꯥꯟꯅꯒ ꯍꯧꯖꯤꯛꯀꯗꯤ ꯌꯥꯝꯅ ꯈꯦꯅꯔꯦ ꯍꯧꯖꯤꯛꯇꯤ ꯏꯟꯇꯔꯅꯦꯠ ꯐꯦꯁꯕꯨꯛ ꯋꯥꯆꯞ ꯇꯨꯋꯤꯇꯔ ꯃꯌꯥꯝ ꯑꯃ ꯊꯣꯛꯂꯛꯄꯁꯤꯒ ꯂꯣꯏꯅꯅ ꯍꯧꯖꯤꯀꯀꯥꯟꯒꯤ ꯅꯍꯥꯔꯣꯜꯁꯤꯡ ꯑꯃꯗꯤ ꯃꯤꯔꯣꯜꯁꯤꯡ ꯑꯁꯤꯅ ꯑꯅꯧ ꯑꯅꯧꯕ ꯋꯥꯍꯩ ꯃꯌꯥꯝꯑꯃ ꯄꯨꯊꯣꯛꯄ ꯂꯣꯏꯅꯅ ꯍꯥꯏꯔꯤꯕ ꯋꯥꯍꯩꯁꯤꯡ ꯑꯁꯤ ꯑꯗꯨꯛꯀꯤ ꯃꯇꯤꯛ ꯍꯣꯛꯉꯛꯈ꯭ꯔꯦ ꯃꯁꯤ ꯍꯥꯟꯅ ꯑꯩꯈꯣꯏꯒꯤ ꯂꯩꯔꯝꯕ ꯑꯩꯈꯣꯏꯒꯤ ꯀꯔꯤ ꯋꯥ ꯍꯥꯏꯕꯗ ꯑꯩꯈꯣꯏꯅ ꯁꯤꯖꯤꯟꯅꯕ ꯊꯛꯁꯤ ꯈꯥꯁꯤ ꯑꯗꯨꯒꯨꯝꯕ ꯃꯌꯥꯝ ꯑꯝꯃ ꯍꯧꯖꯤꯛꯀꯤ ꯆꯥꯎꯈꯠꯂꯛꯄꯒꯤ ꯃꯇꯝ ꯑꯁꯤꯗ ꯑꯗꯨꯛꯀꯤ ꯃꯇꯤꯛ ꯀꯥꯏꯊꯈ꯭ꯔꯦ ꯄꯨꯝꯅꯃꯛ ꯑꯁꯤ ꯑꯩꯈꯣꯏꯒꯤ ꯍꯧꯖꯤꯛ ꯑꯣꯏꯔꯤꯕ ꯇꯦꯛꯀꯅꯣꯂꯣꯖꯤ ꯑꯃꯗꯤ ꯏꯟꯇꯔꯅꯦꯠ ꯃꯌꯥꯝ ꯑꯁꯤ ꯆꯥꯎꯈꯠꯂꯛꯄꯒ ꯂꯣꯏꯅꯅ ꯍꯧꯖꯤꯛꯀꯥꯟꯒꯤ ꯑꯉꯥꯡꯁꯤꯡ ꯑꯗꯨꯗꯒꯤ ꯃꯤꯔꯣꯜꯁꯤꯡ ꯑꯁꯤꯅꯁꯨ ꯑꯩꯈꯣꯏꯒꯤ ꯍꯥꯟꯅ ꯂꯩꯖꯔꯝꯕ ꯕꯦꯕꯥꯔ ꯑꯗꯨꯗꯒꯤ ꯋꯥꯉꯥꯡ ꯁꯉꯥꯡ ꯊꯛꯁꯤ ꯈꯥꯁꯤ ꯃꯌꯥꯝ ꯑꯗꯨ ꯄꯨꯜꯂꯞ ꯀꯥꯏꯈꯤꯕꯅꯤ